ꯑꯩꯈꯣꯏꯒꯤ ꯏꯪꯈꯠꯂꯛꯏꯕ ꯑꯩꯈꯣꯏ ꯍꯧꯖꯤꯛ ꯍꯧꯖꯤꯛꯀꯤ ꯌꯨꯠ ꯌꯨꯠ ꯍꯥꯏꯕꯁꯤꯗꯤ ꯑꯩꯈꯣꯏꯒꯤ ꯄꯤꯂꯔ ꯑꯣꯐ ꯅꯦꯁꯟ ꯍꯥꯏ ꯑꯗꯣ ꯑꯩꯈꯣꯏꯅ ꯍꯧꯖꯤꯛ ꯑꯩꯈꯣꯏꯒꯤ ꯈꯨꯡꯒꯪꯗ ꯂꯩꯔꯤꯕ ꯌꯨꯠ ꯑꯌꯥꯝꯕ ꯑꯩꯈꯣꯏꯒꯤ ꯃꯣꯏꯅ ꯃꯇꯝ ꯌꯨꯠ ꯑꯃ ꯑꯣꯏꯔꯤꯉꯩꯗ ꯑꯩꯈꯣꯏꯅ ꯈꯪꯕ ꯌꯥꯕ ꯅꯣꯂꯦꯖ ꯍꯥꯏꯕꯁꯤꯗꯤ ꯑꯩꯈꯣꯏꯒꯤ ꯑꯩꯈꯣꯏꯕꯨ ꯑꯩꯈꯣꯏꯕꯨ ꯑꯩꯈꯣꯏꯗꯒꯤ ꯍꯥꯟꯅ ꯂꯩꯔꯝꯕ ꯑꯍꯜ ꯂꯃꯟꯁꯤꯡ ꯑꯩꯈꯣꯏꯒꯤ ꯑꯈꯪ ꯑꯍꯩꯁꯤꯡ ꯑꯣꯖꯥ ꯑꯃꯁꯨꯡ ꯑꯩꯈꯣꯏꯒꯤ ꯏꯃꯨꯡ ꯃꯅꯨꯡ ꯐꯦꯃꯤꯂꯤꯗꯒꯤꯐꯥꯎ ꯍꯧꯔꯒ ꯑꯩꯈꯣꯏꯒꯤ ꯑꯈꯪ ꯑꯍꯩ ꯄꯥꯕ꯭ꯂꯤꯛ ꯄ꯭ꯂꯦꯁꯇ ꯑꯩꯈꯣꯏꯅ ꯆꯠꯂꯒ ꯑꯩꯈꯣꯏꯒꯤ ꯁꯤꯒꯨꯝꯕ ꯑꯩꯈꯣꯏꯒꯤ ꯌꯨꯠ ꯑꯃ ꯑꯣꯏ ꯅꯍꯥ ꯑꯃ ꯑꯣꯏꯔꯤꯉꯩꯗ ꯑꯩꯈꯣꯏꯅ ꯁꯤꯒꯨꯝꯕ ꯍꯥꯏꯗꯤ ꯗꯤꯁꯤꯄ꯭ꯂꯤꯟ ꯑꯣꯏꯕ ꯌꯥꯝꯅ ꯁꯤꯒꯨꯝꯕ ꯑꯩꯈꯣꯏ ꯀꯥꯟꯅꯕ ꯚꯦꯂꯨꯑꯦꯕꯜ ꯑꯣꯏꯕ ꯑꯩꯈꯣꯏꯒꯤ ꯀꯔꯤꯒꯨꯝꯕꯁꯦ ꯑꯣꯏꯅ ꯈꯔ ꯈꯪꯍꯧꯗ꯭ꯔꯒꯗꯤ ꯑꯩꯈꯣꯏꯒꯤ ꯇꯨꯡꯗ ꯑꯩꯈꯣꯏꯅ ꯂꯥꯛꯀꯗꯕ ꯑꯩꯈꯣꯏꯒꯤ ꯆꯠꯀꯗꯣꯔꯤꯕ ꯊꯦꯡꯅꯒꯗꯕ ꯑꯩꯈꯣꯏꯒꯤ ꯅꯍꯥ ꯑꯃ ꯑꯣꯏꯅ ꯑꯩꯈꯣꯏꯅ ꯑꯁꯤ ꯌꯥꯎꯗ꯭ꯔꯒꯗꯤ ꯑꯩꯈꯣꯏꯅ ꯑꯩꯈꯣꯏꯒꯤ ꯀꯩ ꯑꯩꯈꯣꯏꯒꯤ ꯃꯥꯏ ꯄꯥꯛꯄ ꯍꯥꯏꯒꯗ꯭ꯔꯥ ꯑꯩꯈꯣꯏꯒꯤ ꯗꯦꯕꯂꯞꯃꯦꯟ ꯑꯦꯅꯤ ꯁꯦꯛꯇꯔꯗ ꯑꯩꯈꯣꯏꯒꯤ ꯐꯥꯏꯅꯥꯟꯁꯤꯌꯦꯜꯒꯤ ꯑꯣꯏꯒꯦꯔꯥ ꯑꯩꯈꯣꯏꯒꯤ ꯍꯦꯜꯊꯀꯤ ꯑꯣꯏꯒꯦꯔꯥ ꯑꯩꯈꯣꯏꯒꯤ ꯁꯣꯁꯥꯏꯇꯤ ꯑꯃꯗ ꯑꯩꯈꯣꯏꯒꯤ ꯈꯨꯡꯈꯪꯁꯤꯗ ꯑꯩꯈꯣꯏꯒꯤ ꯑꯋꯣꯟꯕ ꯑꯃ ꯄꯨꯔꯛꯄꯗ ꯑꯩꯈꯣꯏ ꯌꯨꯠ ꯍꯥꯏꯕꯁꯤ ꯌꯥꯎꯗꯕ ꯌꯥꯗꯦ ꯑꯗꯨꯅ ꯌꯨꯠ ꯑꯃ ꯑꯣꯏꯅ ꯑꯩꯈꯣꯏꯅ ꯑꯩꯈꯣꯏꯁꯦ ꯁꯤꯒꯨꯝꯕ ꯅꯣꯂꯦꯖꯁꯦ ꯀꯗꯥꯏꯗꯒꯤ ꯇꯥꯟꯒꯅꯤ ꯍꯥꯏꯔꯒꯗꯤ ꯑꯩꯈꯣꯏꯅ ꯑꯩꯈꯣꯏꯒꯤ ꯑꯦꯛꯁꯄꯔꯠꯁꯤꯡꯅ ꯑꯩꯈꯣꯏꯒꯤ ꯑꯦꯋꯦꯔꯅꯦꯁ ꯁꯤꯜꯂꯛꯄ ꯃꯇꯝꯗ ꯑꯦꯋꯦꯔꯅꯦꯁꯁꯦ ꯑꯩꯈꯣꯏꯒꯤ ꯅꯝꯕꯔ ꯑꯣꯐ ꯑꯦꯋꯦꯔꯅꯦꯁꯁꯦ ꯑꯩꯈꯣꯏ ꯌꯥꯔꯤ ꯃꯈꯩ ꯑꯩꯈꯣꯏꯅ ꯑꯦꯇꯦꯟꯗꯤ ꯑꯣꯏꯕ ꯇꯥꯏ ꯑꯦꯇꯦꯟ ꯇꯧꯕ ꯇꯥꯏ ꯑꯩꯈꯣꯏ ꯁꯦꯀ꯭ꯔꯤꯐꯥꯏꯁ ꯇꯧꯕ ꯇꯥꯏ ꯑꯩꯈꯣꯏꯅ ꯍꯥꯏꯕꯗꯤ ꯑꯩꯈꯣꯏꯒꯤ ꯑꯦꯛꯁꯄꯥꯔꯠꯁꯤꯡꯁꯦ ꯑꯩꯈꯣꯏꯒꯤ ꯃꯦꯗꯤꯀꯦꯜꯒꯤ ꯂꯥꯏꯟꯗ ꯂꯥꯛꯑꯒꯁꯨ ꯑꯩꯈꯣꯏ ꯃꯦꯗꯤꯀꯦꯜꯒꯤ ꯑꯣꯏꯕ ꯑꯦꯋꯦꯔꯅꯦꯁꯇꯣ ꯑꯩꯈꯣꯏ ꯄꯥꯔꯇꯤꯁꯤꯄꯦꯠ ꯇꯧꯕꯤꯕ ꯇꯥꯏ ꯑꯩꯈꯣꯏ ꯑꯇꯦꯟꯁꯟ ꯄꯤꯕꯤꯕ ꯇꯥꯏ ꯐꯖꯅ ꯑꯩꯈꯣꯏꯅ ꯊꯋꯥꯏ ꯄꯨꯛꯅꯤꯡ ꯆꯪꯅ ꯑꯩꯈꯣꯏꯅ ꯑꯗꯨꯒꯤ ꯑꯦꯋꯦꯔꯅꯦꯁ ꯑꯣꯏꯕ ꯑꯩꯈꯣꯏꯒꯤ ꯑꯦꯛꯁꯄꯔꯠꯁꯤꯡꯅ ꯉꯥꯡꯉꯝꯕ ꯑꯗꯨꯒꯨꯝꯕ ꯌꯨꯠꯀꯤ ꯌꯨꯠ ꯑꯃ ꯑꯣꯏꯕꯗ ꯑꯩꯈꯣꯏꯅ ꯀꯩ ꯀꯩ ꯔꯣꯜ ꯇꯧꯕ ꯌꯥꯏ ꯍꯥꯏꯕ ꯑꯩꯈꯣꯏꯒꯤ ꯃꯦꯗꯤꯀꯦꯜꯒꯤ ꯂꯥꯏꯟꯗ ꯑꯣꯏꯕ ꯌꯥꯏ ꯏꯁꯄꯣꯔꯠꯀꯤ ꯂꯥꯏꯟꯗ ꯑꯣꯏꯕ ꯌꯥꯏ ꯑꯩꯈꯣꯏꯒꯤ ꯑꯦꯅꯤ ꯑꯩꯈꯣꯏꯒꯤ ꯑꯩꯈꯣꯏꯒꯤ ꯍꯧꯖꯤꯛ ꯊꯣꯛꯏꯕ ꯑꯩꯈꯣꯏꯒꯤ ꯁꯣꯁꯤꯑꯦꯜ ꯏꯁꯨ ꯑꯩꯈꯣꯏꯒꯤ ꯃꯣꯕꯥꯏꯜ ꯑꯩꯈꯣꯏꯁ ꯃꯣꯕꯥꯏꯜ ꯄꯥꯏꯔꯒ ꯑꯩꯈꯣꯏꯅ ꯑꯔꯥꯟꯕ ꯊꯕꯛꯇ ꯑꯩꯈꯣꯏꯒꯤ ꯁꯥꯏꯕꯔ ꯀ꯭ꯔꯥꯏꯝꯒꯤ ꯑꯩꯈꯣꯏꯒꯤ ꯁꯤꯗꯁꯨ ꯑꯩꯈꯣꯏꯅ ꯅꯍꯥ ꯑꯃ ꯑꯣꯏꯅ ꯑꯩꯈꯣꯏ ꯉꯥꯏꯍꯥꯛ ꯂꯩꯇ ꯑꯩꯈꯣꯏ ꯐꯣꯟꯁꯤꯗ ꯑꯩꯈꯣꯏꯒꯤ ꯄꯥꯏꯕꯗ ꯑꯩꯈꯣꯏꯒꯤ ꯁꯥꯏꯕꯔ ꯑꯣꯏꯕ ꯑꯩꯈꯣꯏꯒꯤ ꯀ꯭ꯔꯥꯏꯝ ꯑꯣꯏꯕ ꯄꯣꯠꯁꯨ ꯑꯩꯈꯣꯏꯅ ꯑꯗꯨꯝ ꯑꯦꯇꯦꯟꯁꯟ ꯇꯧꯗꯕ ꯅꯠꯇꯦ ꯄꯥꯔꯇꯤꯁꯤꯄꯦꯠ ꯇꯧꯗꯕ ꯅꯠꯇꯦ ꯇꯧꯋꯤ ꯑꯗꯨꯕꯨ ꯑꯩꯈꯣꯏꯅ ꯁꯤꯒꯨꯝꯕ ꯁꯥꯏꯕꯔꯁꯤꯗꯒꯤ ꯉꯥꯛꯊꯣꯛꯅꯤꯡꯉꯥꯏ ꯑꯩꯈꯣꯏ ꯀꯃꯥꯏꯅ ꯑꯩꯈꯣꯏꯅ ꯈꯪꯒꯅꯤ ꯍꯥꯏꯔꯒꯗꯤ ꯑꯩꯈꯣꯏꯒꯤ ꯁꯥꯏꯕꯔꯒꯤ ꯑꯣꯏꯕ ꯑꯩꯈꯣꯏꯒꯤ ꯑꯦꯋꯦꯔꯅꯦꯁ ꯑꯃ ꯑꯩꯈꯣꯏꯅ ꯁꯤꯜꯂꯛꯄ ꯇꯥꯔꯒꯁꯨ ꯑꯩꯈꯣꯏꯅ ꯊꯋꯥꯏ ꯌꯥꯎꯅ ꯑꯩꯈꯣꯏꯒꯤ ꯑꯗꯨ ꯀꯔꯤ ꯅꯨꯃꯤꯠꯇꯅꯣ ꯀꯔꯤ ꯚꯦꯅꯨꯅꯣ ꯑꯗ ꯂꯥꯛꯀꯗꯕ ꯑꯦꯛꯁꯄꯥꯔꯠꯁꯤꯡꯗꯨꯅ ꯉꯥꯡꯕꯗꯣ ꯑꯩꯈꯣꯏ ꯄꯨꯛꯅꯤꯡ ꯆꯪꯅ ꯇꯥꯕꯤꯔꯒꯗꯤ ꯑꯩꯈꯣꯏ ꯇꯨꯡꯗ ꯑꯩꯈꯣꯏꯅ ꯑꯣꯏꯍꯧꯒꯗꯣꯔꯤꯕ ꯑꯗꯨꯒꯨꯝꯕ ꯌꯨꯝꯕꯤꯔꯦꯟ ꯑꯃ ꯑꯣꯏꯕ ꯃꯇꯝꯗ ꯑꯩꯈꯣꯏ ꯌꯥꯝꯅ ꯁ꯭ꯀꯤꯜꯐꯨꯜ ꯑꯣꯏꯕ ꯌꯨꯠ ꯑꯃ ꯑꯣꯏꯒꯅꯤ ꯑꯩꯈꯣꯏꯅ ꯈꯨꯡꯒꯪꯗꯨꯗ ꯑꯩꯈꯣꯏꯅ ꯇꯧꯔꯨ ꯇꯧꯔꯨ ꯈꯨꯗꯤꯡꯃꯛꯇ ꯑꯩꯈꯣꯏꯕꯨ ꯁꯄꯣꯔꯠ ꯇꯧꯕꯤꯔꯛꯀꯅꯤ ꯑꯩꯈꯣꯏꯅ ꯈꯪꯉꯒꯗꯤ ꯑꯩꯒꯤ ꯐꯦꯃꯤꯂꯤꯗꯨ ꯑꯩꯅ ꯑꯦꯋꯦꯔꯅꯦꯁ ꯄꯤꯒꯅꯤ ꯑꯩꯒꯤ ꯐꯦꯃꯤꯂꯤꯗꯨ ꯐꯠꯇꯦ ꯍꯥꯏꯕꯁꯤ ꯑꯩꯈꯣꯏꯅ ꯑꯗꯨꯝ ꯇꯥꯛꯀꯅꯤ ꯑꯗꯨꯅ ꯑꯩꯈꯣꯏꯅ ꯌꯥꯔꯤ ꯃꯈꯩ ꯄꯥꯕ꯭ꯂꯤꯛ ꯄ꯭ꯂꯦꯁꯇ ꯊꯣꯛꯑꯒ ꯑꯩꯈꯣꯏꯒꯤ ꯑꯐ ꯑꯐꯕ ꯑꯩꯈꯣꯏꯒꯤ ꯒꯦꯁ ꯇꯣꯛꯀꯔꯁꯤꯡ ꯂꯥꯛꯄ ꯑꯣꯖꯥꯁꯤꯡꯅ ꯉꯥꯡꯕꯤꯔꯝꯕ ꯑꯩꯈꯣꯏꯒꯤ ꯑꯆꯧ ꯑꯁꯥꯡꯁꯤꯡ ꯂꯥꯛꯑꯒ ꯑꯩꯈꯣꯏꯗ ꯄꯥꯎꯇꯥꯛ ꯑꯦꯋꯦꯔꯅꯦꯁ ꯄꯤꯔꯝꯕꯁꯦ ꯑꯩꯈꯣꯏꯅ ꯌꯥꯔꯤ ꯃꯈꯩ ꯊꯋꯥꯏ ꯆꯪꯅ ꯇꯥꯕꯤꯒꯗꯕꯅꯤ ꯑꯗꯨꯒ ꯑꯩꯈꯣꯏꯅ ꯁꯤꯒꯤ ꯊꯕꯛꯁꯦ ꯑꯩꯈꯣꯏꯅ ꯃꯤꯉꯣꯟꯗ ꯑꯃꯨꯛ ꯂꯤꯊꯣꯛꯀꯗꯕꯅꯤ ꯑꯦꯋꯦꯔꯅꯦꯁ ꯄꯤꯊꯣꯛꯀꯗꯕꯅꯤ ꯑꯃꯅ ꯇꯥꯔꯒ ꯑꯃꯗ ꯑꯃꯨꯛ ꯍꯥꯏꯗꯣꯛꯀꯗꯕꯅꯤ ꯑꯗꯨꯅ ꯏꯃꯥꯟꯅꯕꯁꯤꯡꯗꯁꯨ ꯑꯩꯈꯣꯏꯅ ꯌꯥꯎꯍꯧꯗꯕ ꯏꯃꯥꯟꯅꯕꯁꯤꯡꯗꯁꯨ ꯑꯩꯈꯣꯏꯅ ꯁꯤꯒꯨꯝꯕꯁꯤ ꯑꯩꯈꯣꯏꯅ ꯃꯣꯏꯗꯁꯨ ꯁꯤꯒꯨꯝꯕ ꯀꯥꯟꯅꯕꯁꯦ ꯑꯩꯅ ꯌꯥꯎꯔꯨꯕꯅꯤ ꯁꯤ ꯊꯦꯡꯅꯔꯛꯏ ꯁꯤꯒꯤ ꯊꯕꯛꯁꯦ ꯇꯧꯕ ꯐꯠꯇꯦ ꯑꯩꯈꯣꯏꯁꯨ ꯃꯊꯪ ꯅꯣꯏꯁꯨ ꯌꯥꯎꯃꯤꯟꯅꯁꯤ ꯁꯤꯒꯨꯝꯕ ꯑꯦꯋꯥꯔꯅꯦꯁ ꯑꯩꯈꯣꯏꯒꯤ ꯗꯤꯄꯥꯔꯠꯃꯦꯟꯇꯦꯜꯒꯤ ꯑꯣꯏꯕ ꯂꯥꯛꯄ ꯁꯔꯀꯥꯔꯒꯤ ꯑꯣꯏꯕ ꯑꯩꯈꯣꯏꯒꯤ ꯄꯟꯆꯥꯌꯠꯀꯤ ꯊ꯭ꯔꯨꯗ ꯂꯥꯛꯄ ꯃꯦꯗꯤꯀꯦꯜꯒꯤ ꯊ꯭ꯔꯨꯗ ꯏꯁꯄꯣꯔꯠꯀꯤ ꯊ꯭ꯔꯨꯗ ꯂꯥꯛꯄ ꯑꯦꯅꯤ ꯑꯦꯖꯦꯟꯁꯤ ꯑꯃꯅ ꯑꯩꯈꯣꯏ ꯈꯨꯡꯒꯪꯗ ꯁꯤꯜꯂꯛ ꯃꯇꯝꯗ ꯑꯩꯈꯣꯏ ꯁꯤꯒꯨꯝꯕ ꯄꯥꯔꯇꯤꯁꯤꯄꯦꯠꯁꯟꯁꯤ ꯌꯥꯎꯕꯤꯁꯤ ꯑꯩꯈꯣꯏꯅ ꯌꯨꯠ ꯑꯃ ꯑꯣꯏꯅ ꯑꯗꯨ ꯌꯥꯎꯔꯒꯗꯤ ꯑꯩꯈꯣꯏ ꯇꯨꯡꯗ ꯑꯩꯈꯣꯏꯒꯤ ꯂꯥꯛꯀꯗꯣꯔꯤꯕ ꯑꯩꯈꯣꯏꯒꯤ ꯖꯦꯅꯦꯔꯦꯁꯟꯗ ꯑꯩꯈꯣꯏꯅ ꯈꯤꯇꯪ ꯑꯐꯕ ꯋꯥꯈꯜꯂꯣꯟꯗꯣ ꯄꯨꯔꯒꯗꯤ ꯑꯩꯈꯣꯏꯒꯤ ꯑꯩꯈꯣꯏ ꯅꯨꯡꯉꯥꯏꯕ ꯍꯥꯏꯕꯗꯨ ꯑꯣꯏꯃꯤꯟꯅꯒꯅꯤ